ꯌꯦꯡꯂꯤꯕ ꯃꯤꯑꯣꯏ ꯑꯃ ꯑꯣꯏꯅ ꯑꯩꯅ ꯈ꯭ꯋꯥꯏꯗꯒꯤ ꯅꯤꯡꯁꯤꯡꯅꯤꯡꯉꯥꯏ ꯑꯣꯏꯕ ꯃꯁꯥꯟꯅ ꯑꯗꯨꯗꯤ ꯌꯣꯒ ꯐꯨꯠꯕꯣꯜ ꯇꯨ ꯊꯥꯎꯖꯟ ꯁꯤꯛꯁꯇꯤꯟ ꯑꯩꯅ ꯑꯗꯨꯗ ꯐꯪꯈꯤꯕ ꯑꯦꯛꯁꯄꯤꯔꯤꯌꯦꯟꯁ ꯑꯗꯨꯗꯤ ꯄ꯭ꯔꯣꯇꯨꯒꯜ ꯅꯦꯁꯅꯦꯟ ꯇꯤꯝꯒꯤ ꯔꯣꯅꯥꯟꯗꯣꯅ ꯃꯥꯅ ꯌꯥꯝ ꯀꯟꯅ ꯍꯣꯠꯅꯖꯔꯛꯑꯒ ꯃꯥꯒꯤ ꯇꯤꯝꯗꯨꯕꯨ ꯄꯨꯈꯠ ꯂꯤꯛꯇꯒꯤ ꯒ꯭ꯔꯨꯞ ꯁ꯭ꯇꯦꯖꯇꯒꯤ ꯍꯧꯔꯛꯂꯒ ꯐꯥꯏꯅꯦꯟ ꯐꯥꯎꯕ ꯌꯥꯝ ꯀꯟꯅ ꯃꯥꯅ ꯍꯣꯠꯅꯖꯔꯨꯔꯒ ꯃꯃꯥꯡ ꯊꯛꯇꯒꯤ ꯍꯣꯠꯅꯔ ꯂꯥꯛꯂꯒ ꯅꯦꯁꯅꯦꯜꯒꯤ ꯃꯥꯏ ꯄꯨꯔꯛꯇꯕ ꯌꯥꯗꯦ ꯈꯟꯗꯨꯅ ꯐꯥꯏꯅꯦꯜ ꯅꯨꯃꯤꯠ ꯑꯗꯨꯗ ꯃꯥꯅ ꯀꯟꯅ ꯍꯣꯠꯅꯔꯒ ꯐꯥꯏꯅꯦꯟ ꯑꯍꯧꯕ ꯁ꯭ꯇꯥꯔꯇꯤꯡ ꯇꯥꯏꯃꯤꯡ ꯃꯤꯅꯠ ꯁꯚꯦꯟꯇꯤꯟ ꯑꯗꯨꯋꯥꯏꯗ ꯃꯈꯣꯡ ꯐ꯭ꯔꯥꯟꯁꯀꯤ ꯄ꯭ꯂꯦꯌꯥꯔ ꯑꯃꯅ ꯃꯥꯒꯤ ꯃꯈꯣꯡꯗꯣ ꯁꯣꯛꯈꯤꯗꯅ ꯄ꯭ꯂꯦ ꯑꯗꯨ ꯃꯈꯥ ꯇꯥꯅ ꯁꯥꯟꯅꯕ ꯉꯝꯈꯤꯗ꯭ꯔꯕ ꯃꯇꯨꯡꯗ ꯃꯥꯅ ꯂꯣꯏꯔꯝꯗꯥꯏꯒꯤ ꯃꯤꯀꯨꯞꯇ ꯋꯤꯜ ꯑꯣꯏꯔꯝꯗꯥꯏꯒꯤ ꯃꯥꯅ ꯑꯗꯨꯗ ꯆꯣꯡꯈꯤꯕ ꯃꯤꯀꯨꯞ ꯑꯗꯨ ꯑꯩꯅ ꯌꯥꯝꯅ ꯊꯤꯅ ꯑꯁ ꯑꯩꯒꯤ ꯀꯥꯎꯉꯝꯗ꯭ꯔꯕ ꯃꯤꯀꯨꯞ ꯑꯃ ꯑꯣꯏꯈꯤ ꯑꯃꯗꯤ ꯑꯩꯅ ꯃꯇꯝꯗꯨꯗ ꯑꯩꯒꯤ ꯆꯍꯤ ꯇꯔꯥꯒ ꯇꯔꯦꯠ ꯁꯨꯈꯤ